ꯍꯂꯣ ꯅꯨꯡꯉꯥꯏꯔꯤꯕ꯭ꯔꯣ ꯑꯣ ꯑꯅꯥ ꯑꯌꯦꯛ ꯂꯩꯇꯦꯀꯣ ꯍꯣꯏꯗ ꯑꯅꯥ ꯑꯌꯦꯛ ꯂꯩꯔꯣꯏꯁꯦ ꯅꯨꯡꯉꯥꯏꯅ ꯂꯩꯁꯦ ꯑꯗꯨ ꯀꯨꯝꯁꯤ ꯅꯪꯕꯨ ꯁꯤꯔꯣꯏ ꯂꯤꯂꯤꯗ ꯆꯠꯇ꯭ꯔꯣ ꯐꯦꯁꯇꯤꯚꯦꯜꯗꯣ

ꯂꯦꯛꯇ꯭ꯔꯗꯤ ꯅꯨꯡꯉꯥꯏꯔꯣꯏ ꯍꯣꯏ ꯅꯨꯃꯤꯠ ꯑꯃꯅꯤꯗꯤ ꯂꯦꯛꯊꯣꯛꯁꯦ ꯀꯩꯅꯣ ꯅꯨꯡꯉꯥꯏꯊꯣꯛꯎꯔꯒ ꯂꯣꯏꯔꯦ ꯎꯝ ꯍꯣꯏ ꯍꯣꯏ ꯎꯝ ꯍꯣꯏ ꯆꯠꯅꯉꯥꯏ ꯇꯧꯁꯦꯀꯣ ꯃꯇꯝꯗꯣ ꯈꯔ ꯅꯛꯄ ꯀꯥꯟꯗ ꯅꯛꯂꯛꯄ ꯀꯥꯟꯗ ꯐꯥꯎꯗꯣ ꯐꯥꯎꯅꯔꯁꯦ ꯍꯣꯏ ꯍꯣꯏ ꯐꯔꯦ ꯐꯔꯦ ꯊꯝꯃꯦ ꯊꯝꯃꯦ ꯎꯝ